ꯑꯩꯈꯣꯏꯒꯤ ꯈꯨꯡꯒꯪꯒ ꯁꯍꯔꯒ ꯑꯅꯥ ꯂꯥꯏꯌꯦꯡ ꯁꯪꯒꯤ ꯈꯦꯠꯅꯕ ꯍꯥꯏꯁꯤꯗ ꯌꯥꯝ ꯆꯥꯎꯅ ꯈꯦꯠꯅꯕ ꯂꯩꯔꯦ ꯍꯥꯏꯗꯤ ꯁꯍꯔꯗ ꯂꯩꯔꯤꯕ ꯑꯅꯥ ꯂꯥꯏꯌꯦꯡ ꯁꯪ ꯄꯨꯝꯅꯃꯛꯁꯤ ꯑꯅꯝꯕꯅꯗꯤ ꯂꯣꯏ ꯆꯥꯎꯋꯤ ꯍꯥꯏꯇꯥꯔꯦ ꯀꯩꯅꯣꯗꯒꯤ ꯈꯨꯡꯒꯪꯗꯒꯤꯗꯤ ꯑꯗ ꯃꯣꯏ ꯑꯅꯥ ꯂꯥꯏꯌꯦꯡ ꯁꯪ ꯃꯈꯩꯁꯤ ꯆꯥꯎꯕꯅꯤꯅ ꯃꯗꯨꯗ ꯂꯩꯔꯤꯕ ꯑꯅꯥ ꯂꯥꯏꯌꯦꯡ ꯁꯪꯗꯨꯗ ꯂꯩꯔꯤꯕ ꯏꯀ꯭ꯋꯤꯞꯃꯦꯟꯁꯤꯡ ꯑꯗꯒꯤ ꯗꯥꯛꯇꯔꯁꯤꯡ ꯑꯗꯒꯤ ꯃꯤ ꯃꯈꯩꯁꯨ ꯌꯥꯝꯃꯤ ꯑꯅꯥ ꯂꯥꯏꯌꯦꯡ ꯁꯪ ꯆꯥꯎꯔꯃꯤꯅ ꯃꯣꯏꯒꯤ ꯏꯁꯇꯥꯞꯁꯨ ꯌꯥꯝꯃꯤ ꯑꯅꯥ ꯂꯥꯏꯌꯦꯡ ꯁꯪꯒꯤ ꯏꯀ꯭ꯨꯋꯤꯞꯃꯦꯟꯁꯨ ꯌꯥꯝꯃꯤ ꯃꯤ ꯑꯅꯥꯕ ꯄꯨꯔꯛꯄꯗ ꯃꯤ ꯃꯌꯥꯝꯁꯨ ꯌꯦꯡꯕ ꯌꯥꯏ ꯃꯐꯝꯁꯨ ꯐꯖꯅ ꯂꯩ ꯑꯗꯨꯒ ꯈꯨꯡꯒꯪꯗ ꯂꯩꯕ ꯑꯅꯥ ꯂꯥꯏꯌꯦꯡ ꯁꯪꯗꯤ ꯄꯤꯛꯏ ꯃꯤꯁꯨ ꯌꯥꯝ ꯆꯟꯗꯦ ꯑꯅꯥꯕ ꯈꯤꯇꯪ ꯑꯔꯨꯕ ꯑꯃ ꯄꯨꯈꯠꯂꯛꯄ ꯃꯇꯝꯗ ꯁꯍꯔꯗ ꯂꯩꯕ ꯑꯅꯥ ꯂꯥꯏꯌꯦꯡ ꯁꯪꯗ ꯆꯠꯂꯨ ꯍꯥꯏ ꯃꯣꯏ ꯏꯀ꯭ꯋꯤꯞꯃꯦꯟꯁꯨ ꯂꯩꯇꯦ ꯑꯗꯒꯤ ꯗꯣꯛꯇꯔ ꯑꯐꯕꯁꯨ ꯊꯝꯕꯤꯗꯦ ꯗꯣꯛꯇꯔ ꯑꯐꯕ ꯊꯥꯔꯛꯑꯒꯁꯨ ꯃꯐꯝꯗꯨꯗ ꯊꯝ ꯇꯥꯔꯒꯁꯨ ꯃꯣꯏ ꯗꯥꯛꯇꯔꯗꯨ ꯃꯁꯥ ꯃꯁꯥꯒꯤ ꯑꯅꯥ ꯂꯥꯏꯌꯦꯡ ꯁꯪ ꯇꯣꯉꯥꯟꯅ ꯍꯥꯡꯗꯣꯛꯆꯔꯒ ꯑꯗꯨꯗ ꯀ꯭ꯂꯤꯅꯤꯛꯇ ꯑꯣꯏꯅ ꯑꯗꯨꯝ ꯌꯦꯡꯉ ꯂꯩ ꯍꯥꯏꯗꯤ ꯈꯨꯡꯒꯪꯒꯤ ꯑꯅꯥ ꯂꯥꯏꯌꯦꯡ ꯁꯪꯗꯨꯗ ꯃꯣꯏ ꯀꯩꯁꯨ ꯌꯦꯡꯅꯤꯡꯗꯦ ꯃꯔꯝꯗꯤ ꯄꯩꯁꯥ ꯐꯪꯗꯕꯅꯤꯅ ꯁꯍꯔꯒꯤꯗꯨꯝ ꯑꯅꯥ ꯂꯥꯏꯌꯦꯡ ꯁꯪꯗꯨ ꯆꯥꯎꯕꯅꯤꯅ ꯃꯁꯥꯒꯤ ꯐꯪꯉꯤꯕ ꯇꯣꯂꯣꯞ ꯁꯦꯂꯔꯤꯗꯨ ꯆꯥꯎꯕꯅꯤꯅ ꯃꯣꯏ ꯑꯗꯨꯗ ꯌꯦꯡꯕ ꯈꯛꯇꯗ ꯑꯗꯨꯝ ꯐꯪꯉꯤ ꯑꯗꯨꯕꯨ ꯈꯨꯡꯒꯪꯒꯤ ꯁꯤꯗꯗꯤ ꯑꯅꯥ ꯂꯥꯏꯌꯦꯡ ꯁꯪꯗꯗꯤ ꯑꯋꯥꯠꯄꯒꯤ ꯑꯋꯥꯠꯄ ꯉꯥꯛꯇꯅꯤ